ꯖꯒꯣꯏꯅ ꯑꯩꯈꯣꯏꯒꯤ ꯍꯛꯆꯥꯡꯕꯨ ꯐꯅ ꯐꯅ ꯂꯩꯍꯟꯕ ꯉꯝꯃꯤ ꯃꯔꯝꯗꯤ ꯖꯒꯣꯏ ꯁꯥꯕ ꯍꯥꯏꯁꯤꯕꯨ ꯏꯁꯥꯒꯤ ꯀꯌꯥꯠꯈꯩꯁꯦ ꯂꯣꯏꯅ ꯂꯦꯡ ꯕꯅꯤꯅ ꯃꯗꯨꯅ ꯑꯩꯈꯣꯏꯒꯤ ꯍꯛꯆꯥꯡꯗ ꯑꯐꯕ ꯑꯃ ꯑꯣꯏꯍꯜꯂꯤ ꯏꯆꯦꯜ ꯆꯦꯜꯍꯟꯕꯗ ꯋꯥꯈꯜ ꯑꯅꯧꯕ ꯈꯜꯍꯟꯕꯗ ꯋꯥꯈꯜ ꯅꯨꯡꯉꯥꯏꯅ ꯂꯩꯍꯟꯕꯗ ꯍꯛꯆꯥꯡ ꯌꯥꯡꯊꯣꯛꯍꯟꯕꯗ ꯐꯕ ꯃꯔꯝ ꯑꯃ ꯑꯣꯏꯍꯜꯂꯤ

ꯖꯒꯣꯏ ꯁꯥꯕ ꯃꯇꯝꯗ ꯑꯩꯈꯣꯏꯅ ꯍꯔꯥꯎꯔꯤꯕꯩ ꯃꯔꯝꯗꯤ ꯖꯒꯣꯏ ꯑꯁꯤꯅ ꯑꯩꯈꯣꯏꯒꯤ ꯑꯋꯥ ꯅꯨꯡꯉꯥꯏ ꯕ ꯑꯁꯤꯕꯨ ꯂꯣꯏꯅ ꯀꯥꯎꯊꯣꯛꯄ ꯉꯝꯍꯜꯂꯤ ꯃꯔꯝ ꯑꯁꯤꯅ ꯖꯒꯣꯏ ꯁꯥꯕ ꯃꯇꯝꯗ ꯑꯩꯈꯣꯏꯅ ꯍꯔꯥꯎꯔꯤꯕꯅꯤ